ꯑꯩꯈꯣꯏꯒꯤ ꯃꯅꯤꯄꯨꯔꯒꯤ ꯑꯣꯏꯅꯗꯤ ꯁꯛꯅꯥꯏꯔꯕ ꯂꯩꯔꯤꯕ ꯅꯣꯔꯠ ꯏꯁꯇ ꯂꯩꯔꯤꯕ ꯈ꯭ꯋꯥꯏꯗꯥꯏꯅ ꯊꯨꯝꯍꯤ ꯆꯦꯟꯗꯕ ꯄꯥꯠ ꯍꯥꯏꯔꯒꯗꯤ ꯂꯣꯛꯇꯥꯛ ꯄꯥꯠ ꯍꯥꯏꯔꯤꯕ ꯄꯥꯠ ꯑꯁꯦ ꯇꯨꯔꯤꯁꯀꯤ ꯑꯦꯇ꯭ꯔꯦꯛꯁꯟ ꯑꯃ ꯑꯣꯏꯅ ꯌꯣꯛꯈꯠꯅꯕ ꯍꯣꯠꯅꯕ ꯃꯇꯝꯗ ꯑꯩꯅ ꯑꯩꯈꯣꯏ ꯃꯅꯤꯄꯨꯔꯁꯤꯁꯨ ꯃꯥꯏ ꯇꯥꯛꯏꯕꯁꯦ ꯑꯃꯨꯛ ꯍꯦꯟꯅ ꯃꯥꯏ ꯄꯥꯛꯍꯟꯒꯅꯦꯅ ꯑꯩ ꯈꯟꯖꯩ ꯑꯗꯣ ꯇꯨꯔꯤꯁꯀꯤ ꯑꯣꯏꯅꯗꯤ ꯍꯧꯖꯤꯛ ꯂꯩꯔꯤꯕ ꯂꯝꯁꯤꯗ ꯏꯟꯐ꯭ꯔꯥꯁ꯭ꯇ꯭ꯔꯛꯆꯔ ꯈꯔ ꯑꯃꯁꯨꯡ ꯁꯦꯝꯖꯈ꯭ꯔꯦ ꯑꯗꯨꯕꯨ ꯃꯁꯦ ꯁꯔꯀꯥꯔꯅꯁꯨ ꯈꯔ ꯃꯤꯠꯌꯦꯡ ꯇꯥꯕꯤꯕꯒꯤ ꯃꯊꯧ ꯇꯥꯔꯤꯅ ꯈꯟꯖꯩ ꯍꯥꯏꯕꯗꯤ ꯂꯩꯔꯤꯕ ꯄꯥꯠꯁꯤꯒꯤ ꯐꯖꯕꯁꯦ ꯑꯩꯈꯣꯏꯒꯤ ꯁ꯭ꯇꯦꯠꯁꯤꯒꯤ ꯁꯛ ꯑꯃ ꯇꯥꯛꯄ ꯃꯇꯝꯗ ꯈꯔ ꯄ꯭ꯔꯃꯣꯠ ꯇꯧꯕꯁꯦ ꯋꯥꯠꯂꯤ ꯍꯥꯏꯅ ꯈꯟꯖꯩ ꯃꯗꯨꯅ ꯃꯔꯝ ꯑꯣꯏꯔꯀꯥꯟꯗ ꯂꯣꯛꯇꯥꯛ ꯄꯥꯠ ꯑꯁꯦ ꯑꯩꯈꯣꯏꯒꯤ ꯃꯩꯇꯩ ꯀꯝꯃ꯭ꯌꯨꯅꯤ ꯍꯥꯏꯔꯤꯕ ꯑꯩꯈꯣꯏꯒꯤ ꯖꯥꯇꯤꯁꯦ ꯌꯣꯈꯠꯅꯕ ꯍꯣꯠꯅꯕ ꯃꯇꯝꯗ ꯇꯨꯔꯤꯖꯝ ꯌꯣꯛꯈꯠꯄꯗ ꯃꯁꯤ ꯌꯥꯝꯅ ꯗꯔꯀꯥꯔ ꯑꯣꯏꯕ ꯄꯥꯠꯅꯦꯅ ꯈꯟꯖꯩ